ꯏꯁꯩ ꯁꯛꯄꯁꯦ ꯑꯩꯅ ꯍꯦꯛ ꯑꯉꯥꯡ ꯑꯣꯏꯔꯤꯉꯩꯗꯒꯤ ꯑꯗꯨꯝ ꯁꯛꯆꯔꯛꯑꯦ ꯍꯥꯏꯗꯤ ꯁ꯭ꯄꯣꯔꯠꯇꯁꯨ ꯁꯛꯂꯛꯑꯦ ꯑꯗꯨꯒ ꯑꯩꯈꯣꯏꯒꯤ ꯁ꯭ꯀꯨꯜꯒꯤ ꯇꯤꯆꯔꯁ ꯗꯦꯒꯨꯝꯕ ꯑꯗꯒꯤ ꯐ꯭ꯔꯦꯁꯔꯁ ꯃꯠꯒꯨꯝꯕ ꯀꯣꯂꯦꯁ ꯀꯥꯔꯒ ꯑꯗꯨꯗ ꯑꯗꯨꯝ ꯁꯛꯂꯛꯑꯦ ꯑꯗꯨꯒ ꯁꯝꯇꯥꯝꯁ ꯑꯩꯅ ꯌꯨꯝꯗ ꯏꯕꯦꯟꯃꯛ ꯅꯠꯇ꯭ꯔꯒꯁꯨ ꯑꯩꯈꯣꯏꯒꯤ ꯌꯨꯝꯗ ꯂꯩꯔꯕ ꯃꯇꯨꯡꯗꯗꯤ ꯑꯃꯨꯛ ꯑꯩꯒꯤ ꯐ꯭ꯔꯦꯟꯁꯤꯡꯒ ꯑꯃꯨꯛ ꯀꯔꯥꯎꯀꯦ ꯇꯧꯔꯒ ꯏꯁꯩ ꯑꯗꯨꯝ ꯁꯛꯃꯤꯟꯅꯩꯌꯦ ꯑꯗꯨꯒ ꯑꯌꯥꯝꯕꯅ ꯑꯩꯅ ꯁꯛꯏꯕ ꯏꯁꯩꯁꯤꯡꯁꯤ ꯃꯥꯅꯤꯄꯨꯔꯤꯁꯤ ꯌꯥꯝꯅ ꯄꯥꯛꯅꯗꯤ ꯁꯛꯇ꯭ꯔꯦ ꯍꯥꯏꯗꯤ ꯀꯩ ꯍꯥꯏꯗꯤ ꯑꯌꯥꯝꯕꯅ ꯑꯩ ꯖꯦꯄꯅꯤꯁ ꯆꯥꯏꯅꯤꯁꯀꯨꯝꯕꯗ ꯍꯦꯟꯅ ꯍꯦꯟꯅ ꯁꯛꯑꯦ ꯑꯗꯨꯒ ꯏꯁꯩ ꯁꯛꯄꯒꯤꯁꯨ ꯑꯃꯨꯛ ꯅꯨꯡꯉꯥꯏꯕ ꯑꯃꯅ ꯑꯩꯈꯣꯏꯒꯤ ꯀꯩ ꯍꯥꯏꯅꯤꯒꯦ ꯋꯥꯈꯟꯁꯨ ꯌꯥꯝꯅ ꯅꯨꯡꯉꯥꯏꯍꯜꯂꯦ ꯑꯗꯨꯒ ꯑꯩꯅ ꯀꯩꯅꯣ ꯆꯥꯍꯤ ꯑꯩꯅ ꯏꯁꯩ ꯁꯛꯄ ꯍꯧꯔꯛꯄꯁꯤ ꯑꯗꯨꯝ ꯆꯍꯤ ꯂꯥꯏꯛ ꯆꯥꯍꯤ ꯇꯥꯔꯨꯛ ꯇꯥꯔꯦꯠ ꯁꯥꯏꯗꯒꯤ ꯑꯗꯨꯝ ꯇꯧꯔꯛꯑꯦ ꯑꯗꯨꯒ